ꯑꯣ ꯑꯁꯦ ꯑꯥ ꯆꯦꯕꯤ ꯑꯣꯏꯕꯤꯔꯕ꯭ꯔꯣ ꯒ꯭ꯌꯥꯁ ꯏꯁꯇꯦꯁꯟꯗꯒꯤ ꯇꯧꯔꯛꯄꯅꯦ ꯑꯥ ꯅꯪꯒꯤ ꯒ꯭ꯌꯥꯁꯇꯨ ꯎꯝ

ꯍꯣꯏ ꯉꯁꯤ ꯌꯥꯔꯗꯤ ꯉꯁꯤ ꯇꯧꯕꯤꯒꯦ ꯍꯥꯏꯕꯅꯦ ꯍꯣꯏ ꯇꯧꯕꯤꯒꯦ ꯑꯣ ꯅꯣꯏꯒꯤ ꯌꯨꯝꯗ ꯃꯤ ꯂꯩꯒꯗ꯭ꯔꯣ

ꯑꯗꯨ ꯄꯨꯡ ꯀꯌꯥ ꯑꯗꯨꯋꯥꯏꯗ ꯍꯜꯂꯛꯀꯦꯔꯥ ꯑꯩꯈꯣꯏꯗꯤ ꯄꯨꯡ ꯃꯉꯥꯒꯨꯝꯕ ꯐꯥꯎꯕ ꯇꯧꯋꯦ ꯁꯝꯃꯔꯗꯗꯤ ꯍꯧꯖꯤꯛ ꯃꯇꯝꯗꯤ ꯄꯨꯡ ꯃꯉꯥ ꯐꯥꯎꯕ ꯇꯧꯋꯦ ꯑꯣ ꯏꯟꯗꯤꯌꯟꯒꯤꯅꯦ ꯏꯟꯗꯤꯌꯟꯒꯤ ꯑꯗꯨ ꯃꯃꯟꯗꯤ ꯍꯧꯖꯤꯛꯀꯥꯟꯗꯤ ꯂꯤꯁꯤꯡ ꯑꯃ ꯂꯩꯌꯦꯀꯣ ꯑꯗꯨꯒ ꯍꯣꯏ ꯗꯤꯂꯤꯚꯔꯤ ꯆꯥꯔꯖꯇꯤ ꯆꯥꯝꯃ ꯌꯧꯒꯅꯤ ꯎꯄꯥꯏ ꯂꯩꯇ꯭ꯔꯦ ꯉꯁꯤꯗꯤ ꯃꯤꯅꯤꯠ ꯑꯍꯨꯝꯁꯤꯁꯨ ꯇꯥꯕ ꯅꯥꯏꯗ꯭ꯔꯦ ꯀꯔꯤ ꯇꯧꯕ꯭ꯔꯥ ꯈꯪꯗꯦ

ꯍꯣꯏ ꯑꯗ ꯁꯤ ꯑꯧ ꯀꯥꯎꯈ꯭ꯔꯦ ꯑꯃ ꯍꯥꯏꯕꯤꯌꯣ ꯑꯃꯨꯛꯀꯥ

ꯑꯣ

ꯅꯣꯏ ꯏꯃꯨꯡ ꯑꯇꯣꯞꯄꯗꯤ ꯂꯧꯅꯤꯡꯕ ꯃꯤ ꯂꯩꯇꯕ꯭ꯔꯥꯀꯣ

ꯍꯣꯏ ꯍꯣꯏ ꯑꯗꯨꯗꯤ ꯊꯝꯃꯦꯀꯣ ꯍꯣꯏ ꯍꯣꯏ